ꯃꯄꯨꯝ ꯑꯣꯏꯅ ꯃꯅꯤꯄꯨꯔꯒꯤ ꯀꯣꯟꯇꯦꯛꯁꯇ ꯌꯦꯡꯉꯒ ꯊꯕꯛ ꯐꯪꯗ꯭ꯔꯤꯕꯒꯤ ꯃꯔꯨꯑꯣꯏꯕ ꯃꯔꯝꯗꯤ ꯂꯥꯏꯔꯤꯛ ꯂꯥꯏꯁꯨ ꯅꯤꯡꯊꯤꯅ ꯇꯝꯗꯕ ꯂꯥꯏꯔꯕꯅ ꯃꯁꯤꯡ ꯌꯥꯝꯕ ꯂꯥꯏꯔꯔꯤꯉꯩ ꯃꯊꯛꯇ ꯀꯔꯞꯁꯟꯅ ꯑꯗꯨꯛꯀꯤ ꯃꯇꯤꯛ ꯋꯥꯡꯈꯠꯂꯛꯄ ꯑꯃꯗꯤ ꯒꯥꯏꯗꯦꯟꯁ ꯄꯤꯕꯤꯅꯕ ꯂꯩꯇꯕ ꯍꯥꯏꯕꯗꯤ ꯄꯥꯝꯕꯤ ꯑꯃ ꯊꯥꯖꯟꯕꯤꯔꯒ ꯏꯁꯤꯡ ꯆꯥꯏꯗꯕ ꯍꯥꯏꯕꯗꯣ ꯃꯅꯤꯄꯨꯔꯁꯤꯗꯗꯤ ꯃꯔꯨꯑꯣꯏꯅ ꯃꯗꯨꯅ ꯉꯝꯅ ꯂꯩ ꯍꯥꯏꯕꯗꯤ ꯑꯩꯈꯣꯏꯅ ꯂꯥꯏꯔꯤꯛ ꯇꯝꯃꯤꯕꯅꯤ ꯍꯥꯏꯗꯨꯅ ꯃꯆꯥꯁꯤꯡꯕꯨ ꯅꯣꯡꯃꯇꯁꯨ ꯌꯦꯡꯁꯟꯕꯤꯗꯕ ꯑꯃꯗꯤ ꯃꯃꯤꯡꯇꯒꯤ ꯑꯣꯏꯅ ꯂꯥꯏꯔꯤꯛ ꯇꯝꯃꯛꯄ ꯑꯗꯨꯅ ꯒ꯭ꯌꯥꯟ ꯂꯧꯁꯤꯡ ꯂꯩꯔꯛꯇꯕ ꯍꯣꯠꯅꯅꯤꯡꯕꯒꯤ ꯑꯄꯥꯝꯕ ꯄꯣꯛꯂꯛꯇꯕ ꯑꯗꯨꯅ ꯑꯗꯨꯅ ꯍꯦꯟꯅ ꯊꯕꯛ ꯐꯪꯗꯕꯒꯤ ꯁꯃꯁ꯭ꯌꯥꯑꯁꯤ ꯃꯥꯏꯌꯣꯛꯅꯩ ꯃꯁꯤꯕꯨ ꯆꯨꯝꯅ ꯃꯃꯥ ꯃꯄꯥ ꯑꯣꯏꯕꯁꯤꯡꯅ ꯃꯆꯥꯁꯤꯡꯕꯨ ꯊꯤꯖꯤꯟꯕ ꯌꯦꯡꯁꯤꯟꯕꯤꯕ ꯑꯃꯗꯤ ꯐꯖꯅ ꯒꯥꯏꯗꯦꯟꯁ ꯄꯤꯕꯤꯔꯕꯗꯤ ꯍꯦꯟꯅ ꯀꯟꯅ ꯍꯣꯠꯅꯗꯨꯅ ꯃꯆꯥ ꯑꯣꯏꯕꯁꯤꯡꯅ ꯊꯕꯛ ꯇꯧꯅꯤꯡꯕꯒꯤ ꯑꯄꯥꯝꯕ ꯄꯣꯛꯂꯛꯀꯅꯤ ꯑꯗꯨꯒꯤꯁꯨ ꯃꯊꯛꯇ ꯇꯧꯒꯦ ꯍꯥꯏꯔꯒꯁꯨ ꯊꯕꯛ ꯏꯟꯗꯁꯇ꯭ꯔꯤ ꯑꯆꯧꯕ ꯂꯩꯇꯕ ꯀꯝꯄꯅꯤ ꯑꯆꯧꯕ ꯂꯩꯔꯛꯇꯕ ꯑꯃꯗꯤ ꯁꯔꯀꯥꯔꯅ ꯃꯇꯝ ꯃꯇꯝꯒꯤ ꯌꯨꯠꯁꯤꯡꯗ ꯊꯕꯛ ꯄꯤꯕꯤꯗꯕ ꯁꯦꯟꯖꯥꯔꯝꯗ ꯌꯦꯡꯗꯨꯅ ꯂꯩꯔꯤꯉꯩ ꯅꯍꯥꯁꯤꯡꯗꯨ ꯊꯕꯛ ꯄꯤꯒꯅꯤ ꯍꯥꯏꯕꯁꯤ ꯀꯥꯎꯊꯣꯔꯛꯄ ꯃꯁꯥ ꯃꯁꯥꯒꯤ ꯑꯣꯏꯖꯕꯗ ꯊꯤꯅꯔꯛꯄ ꯑꯁꯤꯗꯒꯤ ꯊꯕꯛ ꯐꯪꯗꯕꯅꯤ ꯍꯥꯏꯕꯁꯤ ꯑꯩꯒꯤ ꯃꯣꯠ ꯑꯣꯏꯅ ꯊꯝꯅꯤꯡꯉꯤ ꯃꯁꯤꯕꯨ ꯊꯤꯖꯤꯟꯅꯕ ꯃꯇꯤꯛ ꯆꯥꯕ ꯁꯤ ꯑꯥꯏ ꯗꯤ ꯀ꯭ꯔꯥꯏꯝ ꯕ꯭ꯔꯥꯟꯁ ꯈꯨꯗꯝ ꯑꯣꯏꯅ ꯍꯥꯏꯔꯕꯗ ꯑꯦꯟ ꯑꯥꯏ ꯑꯦ ꯁꯤ ꯕꯤ ꯑꯥꯏ ꯃꯈꯣꯏꯅ ꯑꯃꯨꯛꯇꯪ ꯁꯔꯀꯥꯔꯁꯤꯕꯨ ꯌꯦꯡꯁꯤꯟꯍꯟꯅꯤꯡꯉꯤ ꯑꯃꯗꯤ ꯃꯈꯣꯏꯅ ꯑꯗꯨꯝꯅ ꯇꯧꯕꯤꯔꯒꯗꯤ ꯉꯁꯤꯒꯤ ꯊꯕꯛ ꯐꯪꯗꯅ ꯂꯩꯔꯤꯕ ꯅꯍꯥꯁꯤꯡ ꯊꯕꯛ ꯐꯪꯒꯅꯤ ꯍꯥꯏꯕꯒꯤ ꯊꯥꯖꯕ ꯂꯩ ꯑꯩꯈꯣꯏꯅ ꯇꯧꯕ ꯌꯥꯕ ꯊꯕꯛ ꯇꯨꯔꯤꯖꯝ ꯇꯧꯕ ꯌꯥꯏ ꯍꯣꯁꯄꯤꯇꯥꯜꯂꯤꯇꯤ ꯃꯦꯅꯦꯖꯃꯦꯟ ꯐꯥꯔꯃꯥꯁꯤ ꯗꯨꯀꯥꯟ ꯐꯝꯕꯇ ꯑꯣꯏꯔꯁꯨ ꯑꯦꯅꯤ ꯊꯕꯛ ꯈꯨꯗꯤꯡꯃꯛ ꯃꯥꯅ ꯃꯥꯅ ꯑꯄꯥꯝꯕ ꯑꯗꯣ ꯂꯣꯏꯅ ꯇꯧꯕ ꯂꯩ ꯌꯥꯏ ꯍꯧꯖꯤꯛꯁꯨ ꯊꯕꯛ ꯇꯧꯕꯗꯤ ꯃꯌꯥꯝ ꯑꯃ ꯌꯥꯏ ꯑꯗꯨꯕꯨ ꯃꯅꯤꯄꯨꯔ ꯍꯥꯏꯕ ꯃꯅꯤꯄꯨꯔꯁꯤꯗꯗꯤ ꯀꯔꯞꯁꯟ ꯑꯗꯨꯛꯀꯤ ꯃꯇꯤꯛ ꯂꯩꯕꯅ ꯊꯕꯛ ꯇꯧꯕ ꯉꯝꯗꯕ ꯂꯥꯏꯔꯕꯅ ꯃꯁꯤꯡ ꯍꯦꯜꯂꯛꯄ ꯏꯅꯥꯈꯨꯟꯕꯅ ꯂꯥꯏꯔꯕꯕꯨ ꯀꯔꯤꯝꯇ ꯈꯜꯂꯛꯇꯕ ꯑꯗꯨꯅ ꯊꯕꯛꯁꯤꯡꯁꯤ ꯇꯧꯕ ꯉꯝꯗꯦ ꯁꯔꯀꯥꯔꯅ ꯊꯕꯛꯁꯤꯡ ꯑꯁꯤꯕꯨ ꯍꯦꯟꯅ ꯄꯤꯅꯕ ꯀꯔꯞꯁꯟ ꯇꯧꯗꯕ ꯃꯤꯈꯜꯗ ꯄꯩꯁꯥ ꯌꯦꯟꯕꯤꯗꯕ ꯑꯦꯂꯦꯛꯁꯟ ꯂꯥꯛꯄ ꯃꯇꯝꯗ ꯑꯦꯂꯦꯛꯁꯟꯒꯤ ꯅꯤꯌꯣꯝ ꯇꯧꯕꯤꯕ ꯅꯍꯥꯁꯤꯡꯕꯨ ꯀꯔꯝꯍꯥꯏꯅ ꯊꯕꯛ ꯄꯤꯒꯅꯤ ꯍꯥꯏꯕꯒꯤ ꯑꯦꯋꯥꯔꯅꯦꯁ ꯇꯧꯔꯕ ꯃꯐꯝ ꯃꯐꯝ ꯈꯨꯗꯤꯡꯃꯛꯇ ꯆꯠꯂꯒ ꯑꯦꯋꯥꯔꯅꯦꯁ ꯀꯦꯝꯄꯦꯟ ꯄꯥꯡꯊꯣꯛꯂꯒ ꯊꯥ ꯊꯥꯒꯤ ꯅꯍꯥꯁꯤꯡꯒꯤ ꯏꯁꯀꯣꯂꯔꯁꯤꯞ ꯄꯤꯕꯤꯔꯕ ꯃꯍꯩ ꯃꯁꯤꯡ ꯅꯤꯡꯊꯤꯅ ꯃꯃꯥ ꯃꯄꯥ ꯑꯣꯏꯕꯁꯤꯡꯅꯁꯨ ꯃꯆꯥꯁꯤꯡꯕꯨ ꯇꯝꯍꯜꯂꯕ ꯑꯗꯨ ꯑꯣꯏꯔꯒꯗꯤ ꯊꯕꯛꯁꯤ ꯐꯪꯗꯕꯒꯤ ꯁꯃꯁ꯭ꯌꯥꯁꯤ ꯃꯥꯏꯌꯣꯛꯅꯔꯣꯏ ꯍꯥꯏꯕꯁꯤ ꯍꯥꯏꯅꯤꯡꯉꯤ